ꯍꯜꯂꯣ ꯁꯤ ꯑꯣꯇꯣ ꯕꯟꯇꯨ ꯅꯠꯇ꯭ꯔꯣ ꯕꯟꯇꯨ ꯍꯌꯦꯡꯗꯣ ꯑꯩ ꯃꯣꯏꯔꯥꯡ ꯆꯠꯀꯗꯧꯕ ꯅꯪꯒꯤ ꯑꯣꯛꯇꯣꯗꯣ ꯑꯩ ꯑꯌꯨꯛꯀꯤ ꯄꯨꯡ ꯅꯤꯄꯥꯜꯒꯤ ꯃꯃꯥꯡꯗ ꯌꯧꯔꯛꯄ ꯄꯥꯝꯕ ꯑꯗ ꯅꯪ ꯀꯩꯒꯨꯝꯕ ꯅꯪꯅ ꯄꯨꯡ ꯅꯤꯄꯥꯜ ꯃꯃꯥꯡꯗ ꯌꯧꯔꯛꯄ ꯉꯝꯃꯣꯏꯗꯕ ꯑꯣꯏꯔꯒꯗꯤ ꯑꯩ ꯑꯣꯛꯇꯣ ꯑꯃ ꯍꯥꯏꯈꯤꯗꯣꯏꯕ ꯑꯗꯣ ꯅꯪ ꯄꯨꯡ ꯅꯤꯄꯥꯜ ꯃꯃꯥꯡꯗ ꯁꯣꯏꯗꯅ ꯌꯧꯔꯛꯄ ꯉꯝꯅꯤ ꯍꯥꯏꯔꯒꯗꯤ ꯍꯌꯦꯡꯁꯤ ꯉꯟꯅ ꯆꯠꯁꯤꯀꯣ ꯅꯪ ꯂꯥꯛꯎꯀꯣ ꯉꯟꯅ ꯎꯝ ꯊꯝꯃꯣ ꯊꯝꯃꯣ